ꯑꯣ ꯁꯤꯕꯨ ꯇꯦꯛꯁꯤ ꯔꯣꯅꯔꯗꯣ ꯑꯣꯏꯕꯤꯔꯕꯣ ꯑꯗꯣ ꯏꯟꯐꯥꯜꯗꯒꯤ ꯆꯨꯔꯥꯆꯥꯟꯄꯨꯔꯐꯥꯎ ꯆꯠꯄ ꯌꯥꯒꯗ꯭ꯔ ꯁꯥꯔꯕꯤꯁ ꯂꯩꯒꯗ꯭ꯔ ꯀꯃꯥꯏꯅ ꯇꯧꯅꯤ ꯑꯗꯨ ꯑꯗꯨ ꯚꯔꯥꯗꯤ ꯀꯌꯥꯝ ꯂꯧꯒꯅꯤ ꯑꯗꯣꯝꯒꯤ ꯀꯩꯅꯣꯗꯨ ꯒꯥꯔꯤꯗꯨꯕꯨ ꯃꯤ ꯀꯌꯥꯝ ꯆꯟꯕꯅꯣ ꯀꯃꯥꯏꯅ ꯇꯧꯒꯦ ꯑꯗꯨ ꯒꯥꯔꯤꯗꯨꯕꯨ ꯑꯦ ꯁꯤ ꯌꯥꯎꯕ꯭ꯔ ꯑꯦ ꯁꯤ ꯌꯥꯎꯕ ꯒꯥꯔꯤꯅ ꯚꯔꯥ ꯀꯌꯥꯝ ꯂꯩ ꯌꯥꯎꯗꯕꯅ ꯀꯌꯥꯝ ꯂꯩ ꯑꯗꯨ ꯑꯇ ꯗꯤꯇꯦꯜꯁꯇꯣ ꯇꯥꯛꯄꯤꯔꯛꯑꯣꯅꯦ ꯑꯗꯣ ꯑꯣ ꯐꯔꯦ ꯑꯗꯣ ꯑꯩꯈꯣꯏ ꯃꯤ ꯃꯔꯤꯐꯥꯎꯗꯤ ꯑꯗꯨꯝ ꯇꯣꯡꯕ ꯌꯥꯒꯗ꯭ꯔ ꯀꯃꯥꯏꯅ ꯇꯧꯅꯤ ꯑꯗꯨꯒꯤ ꯈꯨꯗꯣꯡꯆꯥꯕ ꯈꯨꯗꯣꯡꯆꯥꯕꯗꯤ ꯂꯩꯒꯗ꯭ꯔ ꯐꯔꯦ ꯆꯠꯂꯁꯦ ꯑꯗꯨꯝ ꯃꯐꯝꯗꯨꯗ ꯑꯗꯨꯝ ꯍꯣꯇꯦꯜ ꯕꯔꯥ ꯔꯦꯟꯒꯨꯝꯕ ꯐꯪꯒꯗ꯭ꯔ ꯑꯗꯣꯝꯅ ꯁꯤꯟꯕꯤꯕ ꯌꯥꯒꯗ꯭ꯔ ꯑꯗꯣ ꯍꯣꯇꯦꯜꯒꯨꯝꯕꯁꯤ ꯅꯣꯡꯃꯒꯤ ꯂꯧꯔꯤꯕꯔꯥ ꯅꯠꯇ꯭ꯔꯒꯅ ꯍꯣꯇꯦꯜꯗꯣ ꯀꯃꯥꯏꯅ ꯇꯧꯏ ꯅꯣꯡꯃꯒꯤ ꯆꯥꯔꯖꯅ ꯀꯌꯥꯝ ꯂꯧꯏ ꯑꯗꯨꯗꯒꯤ ꯃꯥꯒꯤ ꯍꯣꯇꯦꯜꯗꯣ ꯑꯦ ꯁꯤ ꯍꯣꯇꯦꯜ ꯑꯣꯏꯕ꯭ꯔ ꯀꯃꯥꯏꯅ ꯇꯧꯏ ꯍꯥꯏꯕ ꯑꯗꯨꯒꯤ ꯗꯤꯇꯦꯜꯁꯇꯨꯃ ꯍꯥꯏꯕꯤꯔꯛꯑꯣꯅꯦ ꯑꯗꯣ ꯐꯨꯗꯤꯡꯕꯨꯗꯤ ꯀꯃꯥꯏꯅ ꯇꯧꯏ ꯆꯥꯕ ꯊꯛꯄꯗꯤ ꯑꯗꯨꯝ ꯍꯣꯇꯦꯜꯗꯨꯗ ꯆꯥꯕ ꯌꯥꯕ꯭ꯔ ꯑꯇꯣꯞꯄ ꯂꯅꯥꯏꯗ ꯊꯣꯛꯑ ꯆꯥꯒꯗ꯭ꯔ ꯀꯃꯥꯏꯅ ꯇꯧꯏ ꯑꯣ ꯐꯔꯦ ꯑꯗꯣ ꯑꯗꯣꯝꯒꯤ ꯒꯥꯔꯤꯗꯨꯕꯨ ꯌꯥꯅꯤ ꯍꯥꯏꯔꯃꯤꯅ ꯑꯩꯈꯣꯏ ꯑꯗꯨꯝ ꯆꯨꯔꯥꯆꯥꯟꯄꯨꯔꯒꯤ ꯃꯐꯝ ꯑꯇꯩꯁꯨ ꯌꯦꯡꯕ ꯆꯠꯅꯤꯡꯏ ꯑꯗꯨꯒꯤꯁꯨ ꯑꯗꯨꯝ ꯑꯗꯣꯝꯒꯤ ꯒꯥꯔꯤꯗꯨꯅ ꯑꯗꯨꯝ ꯁꯤꯖꯤꯟꯅꯕ ꯌꯥꯒꯗ꯭ꯔ ꯁꯤꯟꯕꯤꯕ ꯌꯥꯒꯗ꯭ꯔ ꯑꯗꯨꯒꯤ ꯚꯔꯥꯅ ꯑꯗꯨꯒꯤ ꯚꯔꯥꯅ ꯀꯌꯥꯝ ꯂꯧꯗꯣꯔꯤꯅꯣ ꯀꯃꯥꯏꯅ ꯇꯧꯕꯅꯣ ꯑꯗꯨꯝꯇꯪ ꯍꯥꯏꯕꯤꯔꯛꯑꯣꯅꯦ ꯑꯣ ꯐꯔꯦ ꯑꯗꯨꯗꯤ ꯍꯌꯦꯡ ꯄꯨꯡ ꯇꯔꯥ ꯑꯗ꯭ꯋꯥꯏꯗ ꯑꯩ ꯀꯣꯜ ꯇꯧꯖꯔꯛꯑꯒꯦ ꯑꯗꯨꯒ ꯑꯗꯨꯝ ꯏꯝꯐꯥꯜꯗꯒꯤ ꯑꯗꯨꯝ ꯆꯠꯃꯤꯟꯅꯁꯤ ꯐꯔꯦ ꯐꯔꯦ ꯊꯝꯖꯔꯒꯦꯀꯣ